ꯃꯍꯩ ꯃꯁꯤꯡ ꯇꯝꯕꯒꯤ ꯑꯋꯥꯠꯄ ꯂꯩꯕꯅ ꯍꯥꯏꯕꯗꯤ ꯈꯨꯡꯒꯪꯒꯤ ꯃꯐꯝꯁꯤꯡꯗ ꯂꯩꯔꯤꯕ ꯃꯤꯑꯣꯏꯁꯤꯡꯒꯤ ꯈꯣꯟꯖꯦꯜ ꯑꯁꯤ ꯁꯍꯔꯗ ꯇꯥꯕꯤꯗꯦ ꯑꯗꯤ ꯈꯨꯡꯒꯪꯒꯤ ꯃꯤꯅꯦ ꯍꯥꯏꯗꯨꯅ ꯎꯁꯤꯠ ꯊꯋꯣꯏꯕꯤꯗꯕ ꯈꯨꯡꯒꯪꯗꯤ ꯂꯥꯏꯔꯤꯛ ꯂꯥꯏꯁꯨ ꯇꯝꯕꯝ ꯅꯤꯡꯊꯤ ꯅꯨꯉꯥꯏꯅ ꯂꯩꯇꯕꯅ ꯃꯔꯝ ꯑꯣꯏꯔꯒ ꯇꯝꯗꯕ ꯑꯗꯨꯅ ꯁꯔꯀꯥꯔꯅꯁꯨ ꯌꯥꯝꯅ ꯑꯗꯤ ꯃꯤꯠꯌꯦꯡ ꯆꯪꯕꯤꯕꯗꯨ ꯑꯣꯏꯗꯦ ꯃꯔꯝ ꯑꯁꯤꯅ ꯁꯔꯀꯥꯔꯅ ꯁꯍꯔꯗ ꯂꯩꯔꯤꯕ ꯃꯤ ꯈꯨꯗꯤꯡꯃꯛꯇ ꯃꯤꯅꯦꯅ ꯈꯟꯕꯤꯗꯕꯤꯗ ꯈꯨꯡꯒꯪꯗ ꯂꯩꯔꯤꯁꯤꯁꯨ ꯃꯤꯅꯤ ꯃꯣꯏꯁꯨ ꯃꯤꯑꯣꯏꯕꯅꯤ ꯏꯁꯣꯔꯅ ꯁꯦꯝꯃꯛꯏꯕꯅꯤ ꯍꯥꯏꯅ ꯈꯟꯕꯤꯔꯦ ꯍꯥꯏꯔꯒ ꯁꯔꯀꯥꯔꯅ ꯃꯤꯠꯌꯦꯡ ꯆꯪꯕꯤꯔꯒ ꯈꯨꯡꯒꯪꯗ ꯂꯩꯔꯤꯕ ꯄ꯭ꯔꯖꯥ ꯈꯨꯗꯤꯡꯃꯛꯁꯨ ꯁꯍꯔꯗ ꯂꯩꯔꯤꯕ ꯈꯨꯗꯤꯡꯃꯛꯁꯨ ꯆꯞ ꯃꯥꯅꯅ ꯌꯦꯡꯃꯤꯟꯅꯔꯒ ꯁꯍꯔꯒꯤ ꯃꯤꯅꯁꯨ ꯈꯨꯡꯒꯪꯒꯤ ꯃꯤꯁꯤꯡꯕꯨ ꯑꯗꯤ ꯍꯟꯗꯅ ꯈꯟꯕꯤꯗꯅꯕ ꯍꯥꯏꯖꯔꯤ